ꯍꯜꯂꯣ ꯁꯤ ꯎꯕꯔ ꯁꯥꯔꯕꯤꯁ ꯑꯣꯏꯕꯤꯔꯕꯣ ꯍꯣꯔꯦꯟ ꯄꯨꯡ ꯑꯅꯤ ꯇꯥꯔꯛꯄ ꯑꯗꯨꯋꯥꯏꯗ ꯑꯩꯈꯣꯏ ꯃꯤ ꯑꯍꯨꯝ ꯃꯣꯏꯔꯥꯡꯗ ꯆꯠꯀꯗꯧꯕ ꯑꯣꯏꯕ ꯑꯗꯨꯒꯤ ꯄꯣꯔꯣꯝꯄꯥꯠ ꯑꯗꯨ ꯄꯣꯔꯣꯝꯄꯥꯠ ꯗꯤ ꯁꯤ ꯔꯣꯗ ꯑꯗꯨꯗꯒꯤꯅꯦ ꯑꯗꯣ ꯀꯩꯅꯣ ꯌꯥꯒꯗꯕ ꯑꯣꯏꯔꯗꯤ ꯈꯤꯇꯪ ꯊꯨꯅ ꯍꯥꯏꯕꯤꯔꯛꯑꯣ ꯑꯗꯣ ꯌꯥꯔꯣꯏꯗꯣꯏꯕ ꯑꯣꯏꯇꯥꯔꯗꯤ ꯑꯩ ꯑꯇꯣꯞꯄ ꯁꯥꯔꯕꯤꯁ ꯑꯃ ꯀꯧꯖꯗꯣꯏꯅꯦ